ꯄꯦꯁꯦꯟꯖꯔ ꯕꯁ ꯑꯁꯤ ꯑꯩꯈꯣꯏꯅ ꯑꯣꯏ ꯊꯪꯕ ꯊꯣꯡ ꯃꯃꯥꯡꯗꯒꯤ ꯀꯥꯏ ꯊꯣꯡ ꯃꯅꯤꯡꯗꯁꯨ ꯑꯃ ꯄꯥꯜꯂꯤ ꯊꯣꯡ ꯃꯃꯥꯡꯗꯁꯨ ꯑꯃ ꯄꯥꯜꯂꯤ ꯑꯣꯏ ꯊꯪꯕ ꯔꯣꯝꯗꯒꯤ ꯀꯥꯏ ꯅꯨꯄꯤꯅ ꯃꯃꯥꯡ ꯂꯣꯝꯗꯒꯤ ꯂꯦꯗꯤꯁꯉꯩꯁꯤꯅ ꯅꯨꯄꯤꯉꯩꯁꯤꯅ ꯀꯥꯈꯠꯂꯤ ꯃꯅꯤꯡꯒꯤꯁꯤꯅ ꯅꯨꯄꯥꯉꯩ ꯀꯥꯅꯉꯥꯏ ꯑꯣꯏ ꯑꯗꯨꯒ ꯕꯁꯀꯤ ꯍꯦꯛ ꯃꯃꯥꯡ ꯊꯪꯕꯒꯤ ꯌꯦꯠꯂꯣꯝ ꯊꯪꯕꯁꯤꯗꯅ ꯗ꯭ꯔꯥꯏꯚꯔꯒꯤ ꯁꯤꯠꯅꯤ ꯁꯤꯗꯅ ꯗ꯭ꯔꯥꯏꯚꯔ ꯐꯝꯃꯒ ꯕꯁꯁꯤ ꯊꯧꯏ ꯑꯗꯨꯗꯒꯤ ꯕꯁꯀꯤ ꯌꯦꯠꯂꯣꯝ ꯊꯪꯕꯁꯤꯅ ꯅꯨꯄꯥꯉꯩꯅ ꯐꯝꯒꯜꯂꯤ ꯃꯦꯜꯉꯩ ꯍꯥꯏꯇꯥꯔꯦꯀꯣ ꯑꯗꯨꯒ ꯕꯁꯀꯤ ꯑꯣꯏ ꯊꯪꯕꯁꯤꯗꯅ ꯅꯨꯄꯤ ꯅꯨꯄꯤꯉꯩꯅ ꯐꯤꯃꯦꯜꯉꯩ ꯂꯦꯗꯤꯁꯉꯩꯅ ꯐꯝꯃꯦ ꯑꯗꯨꯒ ꯕꯁꯀꯤ ꯃꯈꯥꯔꯣꯝ ꯊꯪꯕꯁꯤꯗ ꯕꯁꯀꯤ ꯃꯅꯤꯡꯁꯤꯗ ꯑꯩꯈꯣꯏꯒꯤ ꯇꯪꯀꯤ ꯍꯥꯏꯗꯅ ꯄꯣꯠ ꯍꯥꯞꯅꯕ ꯑꯃꯁꯨ ꯌꯥꯎꯏ ꯄꯣꯠ ꯍꯥꯞꯅꯕ ꯌꯥꯎꯕ ꯁꯤꯗꯤ ꯑꯩꯈꯣꯏꯅ ꯁꯤꯗ ꯁꯤꯖꯤꯟꯅꯗꯨꯅ ꯄꯣꯠ ꯍꯥꯞꯄ ꯌꯥꯏ ꯄꯣꯠꯁꯦ ꯈꯔ ꯍꯦꯟꯒꯈ꯭ꯔꯒꯅ ꯑꯃꯨꯛ ꯕꯁꯀꯤ ꯃꯊꯛꯁꯤꯗ ꯑꯃꯨꯛ ꯑꯩꯈꯣꯏꯅ ꯊꯧꯔꯤ ꯀꯤꯔꯒ ꯍꯥꯞꯄꯁꯨ ꯌꯥꯎꯏ ꯑꯗꯨꯒ ꯑꯩꯈꯣꯏꯅ ꯐꯝꯃꯤꯕ ꯁꯤꯠꯇꯨꯒꯤ ꯍꯦꯛ ꯃꯊꯛꯇꯨꯗ ꯑꯩꯈꯣꯏꯒꯤ ꯀꯩꯅꯣ ꯑꯩꯈꯣꯏꯒꯤ ꯂꯛꯒꯦꯖ ꯑꯩꯈꯣꯏꯒꯤ ꯍꯦꯟ ꯕꯦꯛ ꯃꯆꯥ ꯃꯆꯥꯒꯨꯝꯕ ꯊꯝꯅꯉꯥꯏ ꯊꯝꯐꯝ ꯑꯃꯁꯨ ꯌꯥꯎꯏ ꯑꯩꯈꯣꯏꯒꯤ ꯍꯦꯛ ꯐꯝꯃꯤꯕꯒꯤ ꯃꯊꯛꯁꯤꯗ ꯑꯗꯨꯒ ꯕꯁꯁꯤ ꯑꯩꯈꯣꯏ ꯑꯩꯈꯣꯏꯅ ꯁꯨꯝ ꯌꯦꯡꯉꯛꯄꯗ ꯕꯁꯁꯤ ꯗꯤꯖꯜꯅ ꯑꯗꯨꯝ ꯊꯧꯒꯜꯂꯤ ꯕꯁꯁꯤ ꯏꯟꯖꯤꯟ ꯑꯆꯧꯕ ꯒꯥꯔꯤꯅꯤ ꯏꯟꯖꯤꯟ ꯑꯆꯧꯕꯉꯩꯁꯤ ꯗꯤꯖꯜꯅ ꯑꯗꯨꯝ ꯊꯧꯒꯜꯂꯤ ꯑꯗꯨꯒ ꯑꯩꯅ ꯕꯁ ꯇꯣꯡꯗꯨꯅ ꯑꯩ ꯀꯛꯆꯤꯡꯗꯒꯤ ꯏꯝꯐꯥꯜꯐꯥꯎꯕ ꯆꯠꯄ ꯌꯥꯎꯔꯨꯔꯦ ꯀꯛꯆꯤꯡꯗꯒꯤ ꯑꯩꯈꯣꯏ ꯃꯣꯔꯦꯐꯥꯎ ꯆꯠꯄꯁꯨ ꯌꯥꯎꯔꯦ ꯑꯗꯨꯗꯒꯤ ꯒꯧꯍꯥꯇꯤꯗꯒꯤ ꯏꯝꯐꯥꯜ ꯐꯥꯎ ꯇꯣꯡꯉꯛꯄꯁꯨ ꯌꯥꯎꯔꯦ ꯑꯩ ꯐꯅꯌꯥꯝꯂꯛ ꯇꯣꯡꯒꯔꯦ ꯄꯦꯁꯦꯟꯖꯔ ꯕꯁꯁꯦ